ꯑꯩꯅ ꯈ꯭ꯋꯥꯏꯗꯒꯤ ꯏꯕꯗ ꯄꯥꯝꯖꯕꯁꯤꯗꯤ ꯑꯩꯈꯣꯏꯒꯤ ꯅꯥꯠꯀꯤ ꯃꯇꯥꯡꯗ ꯏꯕ ꯌꯥꯝ ꯄꯥꯝꯖꯩ ꯑꯗꯨꯒ ꯑꯁꯤꯒꯤ ꯅꯥꯠꯁꯦ ꯏꯔꯥꯒ ꯊꯝꯍꯧꯔꯒ ꯑꯩꯈꯣꯏꯒꯤ ꯖꯦꯅꯔꯦꯁꯟ ꯃꯇꯨꯡꯗ ꯍꯧꯔꯛꯄ ꯑꯉꯥꯡꯁꯤꯡꯅꯁꯨ ꯈꯪꯍꯧꯕ ꯍꯥꯏꯕꯁꯦ ꯑꯁꯤꯒꯤ ꯄꯥꯝꯖꯩ ꯑꯗꯨꯒ